ꯑꯥ ꯍꯜꯂꯣ ꯑꯧ ꯑꯧ ꯑꯧ ꯑꯧ ꯌꯥꯒꯅꯤ ꯎꯝ ꯑꯗꯨ ꯎꯝ ꯁꯦꯟꯗ꯭ꯔꯥ ꯆꯠꯄꯗ ꯚꯥꯔꯥ ꯀꯩꯀꯥꯗꯤ ꯁꯣꯝꯅꯁꯨ ꯈꯪꯕꯤꯔꯝꯒꯅꯤ ꯑꯗꯨ ꯑꯃꯨꯛ ꯍꯥꯏꯖꯒꯦ ꯍꯥꯏꯗꯤ ꯁꯤꯗꯒꯤꯅ ꯁꯦꯟꯗ꯭ꯔꯥ ꯆꯠꯄꯁꯦ ꯁꯨꯝ ꯂꯤꯁꯤꯡ ꯑꯍꯨꯝꯒꯨꯝꯕ ꯂꯧꯖꯩ ꯑꯗꯨꯅ ꯑꯗꯨꯗ ꯌꯥꯔꯒꯗꯤ ꯄꯨꯕꯤꯒꯦ ꯌꯥꯗ꯭ꯔꯒꯗꯤ ꯍꯥꯏꯗꯤ ꯃꯐꯝꯗꯨ ꯊꯥꯞꯄꯅꯤꯅ ꯑꯗꯨꯒ ꯂꯝꯁꯨ ꯇꯣꯉꯥꯟ ꯑꯣꯏꯕꯅꯤꯅ ꯄꯩꯁꯥꯁꯨ ꯈꯔ ꯌꯥꯝꯅ ꯂꯧꯖꯕꯅꯤ

ꯑꯧ ꯑꯣꯀꯦ ꯑꯣꯀꯦ ꯑꯣꯀꯦ ꯃꯤ ꯀꯨꯟ ꯑꯣꯏꯒꯗꯕꯀꯣ ꯑꯣ ꯎꯝ ꯍꯌꯦꯡ ꯍꯥꯏꯗꯤ ꯃꯐꯝꯗꯣ ꯄꯨꯡ ꯇꯔꯥꯗ ꯎꯝ ꯌꯧꯔꯛꯀꯗꯕ ꯑꯣ ꯍꯣꯏ ꯍꯣꯏ ꯑꯗꯨꯗꯤ ꯑꯣ

ꯒꯥꯔꯤꯁꯦ ꯀꯔꯝꯕ ꯑꯦ ꯁꯤ ꯌꯥꯎꯕꯒꯨꯝꯕ ꯄꯥꯝꯕꯒ ꯂꯩꯕ꯭ꯔꯣ ꯍꯥꯏꯗꯤ ꯅꯣꯏ ꯆꯠꯄꯗ ꯀꯝꯐꯣꯔꯇꯦꯕꯜ ꯑꯣꯏꯕꯒꯨꯝꯕ ꯅꯣꯏꯅ ꯄꯥꯝꯕꯒꯨꯝꯕ ꯍꯩꯅꯗꯕꯒꯨꯝꯕ ꯂꯩꯔꯗꯤ ꯍꯥꯏꯕꯤꯕ ꯌꯥꯒꯅꯤꯀꯣ ꯑꯣꯀꯦ ꯑꯣꯀꯦ ꯑꯗꯨꯗꯤ ꯍꯣꯏ ꯑꯗꯨꯃꯥꯏ ꯑꯦꯔꯦꯟꯖ ꯇꯧꯕꯤꯔꯝꯂꯒꯦꯀꯣ ꯍꯣꯏ ꯑꯣ ꯎꯝ ꯎꯝ ꯍꯣꯏ ꯍꯣꯏ